ꯇ꯭ꯔꯦꯛꯀꯤꯡꯗ ꯈ꯭ꯋꯥꯏꯗꯒꯤ ꯆꯦꯂꯦꯟꯖꯤꯡ ꯑꯣꯏꯕꯁꯤ ꯑꯩꯈꯣꯏꯅ ꯏꯟꯗꯨꯔꯦꯟꯁ ꯍꯥꯏꯕꯗꯤ ꯏꯟꯗꯨꯔꯦꯟꯁ ꯍꯥꯏꯕꯗꯤ ꯑꯩꯈꯣꯏꯒꯤ ꯂꯣꯡ ꯇꯥꯝ ꯊꯕꯛ ꯇꯧꯕꯗ ꯌꯥꯝ ꯀꯨꯏꯅ ꯇꯧꯕ ꯉꯝꯕ ꯑꯁꯤ ꯇ꯭ꯔꯦꯛꯀꯤꯡꯗ ꯌꯥꯝꯅ ꯏꯝꯄꯣꯔꯇꯦꯟ ꯑꯣꯏ ꯀꯔꯤꯒꯤꯅꯣ ꯍꯥꯏꯕ ꯃꯇꯝꯗ ꯇ꯭ꯔꯦꯛꯀꯤꯡ ꯍꯥꯏꯕ ꯑꯁꯤ ꯑꯩꯈꯣꯏꯅ ꯇ꯭ꯔꯦꯛꯀꯤꯡ ꯑꯃ ꯆꯠꯄ ꯃꯇꯝꯗ ꯇ꯭ꯔꯦꯛꯀꯤꯡ ꯍꯥꯏꯕꯁꯤ ꯑꯩꯈꯣꯏꯒꯤ ꯑꯁꯥꯡꯕ ꯂꯝꯕꯤ ꯖꯔꯅꯤ ꯑꯃ ꯆꯠꯇꯣꯏꯅꯤ ꯈꯣꯡꯅ ꯆꯠꯀꯗꯕꯅꯤ ꯑꯗꯨꯅ ꯈꯣꯡꯅ ꯆꯠꯀꯗꯕꯅꯤꯅ ꯑꯩꯈꯣꯏꯅ ꯉꯁꯥꯏꯒꯤ ꯏꯟꯗꯨꯔꯦꯟꯁ ꯇ꯭ꯔꯦꯅꯤꯡ ꯇꯧꯕ ꯑꯃ ꯃꯊꯧ ꯇꯥꯏ ꯇ꯭ꯔꯦꯛꯀꯤꯡ ꯆꯠꯄ ꯃꯇꯝꯗ ꯏꯟꯗꯨꯔꯦꯟꯁ ꯇ꯭ꯔꯦꯅꯤꯡ ꯈꯛꯇꯪ ꯅꯠꯇꯕꯤꯗ ꯑꯩꯈꯣꯏꯒꯤ ꯐꯤꯖꯤꯀꯦꯜ ꯐꯤꯠ ꯑꯣꯏꯕ ꯑꯃ ꯗꯔꯀꯥꯔ ꯂꯩ ꯐꯤꯖꯤꯀꯦꯜ ꯐꯤꯠ ꯑꯣꯏꯒꯦ ꯍꯥꯏꯔꯒꯗꯤ ꯑꯩꯈꯣꯏꯒꯤ ꯕꯣꯗꯤ ꯀꯝꯄꯣꯅꯦꯟꯠ ꯐꯤꯖꯤꯀꯦꯜ ꯐꯤꯠꯅꯦꯁ ꯀꯝꯄꯣꯅꯦꯟꯠ ꯐꯥꯏꯞ ꯐꯥꯏꯞ ꯐꯤꯖꯤꯀꯦꯜ ꯐꯤꯠꯅꯦꯁ ꯀꯝꯄꯣꯅꯦꯟꯠ ꯗꯦꯠ ꯏꯁ ꯏꯁꯇ꯭ꯔꯦꯡ ꯏꯟꯗꯨꯔꯦꯟꯁ ꯀꯣꯑꯣꯔꯗꯤꯅꯦꯁꯟ ꯐ꯭ꯂꯦꯛꯁꯤꯕꯤꯂꯤꯇꯤ ꯑꯁꯤꯅꯆꯤꯡꯕ ꯀꯌꯥ ꯑꯁꯤ ꯐꯤꯠ ꯑꯣꯏꯕ ꯑꯃ ꯗꯔꯀꯥꯔ ꯂꯩ ꯃꯁꯤ ꯐꯤꯠ ꯑꯣꯏꯍꯟꯒꯦ ꯍꯥꯏꯔꯒꯗꯤ ꯑꯩꯈꯣꯏꯅ ꯀꯃꯥꯏꯅ ꯇꯧꯒꯅꯤ ꯍꯥꯏꯕ ꯃꯇꯝꯗ ꯖꯤꯝ ꯍꯣꯜꯗ ꯇ꯭ꯔꯦꯟꯅꯤꯡ ꯀꯌꯥ ꯀꯌꯥ ꯇꯧꯅꯔꯤ ꯒ꯭ꯔꯥꯎꯟꯗ ꯃꯌꯥꯝ ꯇꯧꯅꯔꯤ ꯑꯁꯨꯃꯥꯏꯅ ꯑꯩꯈꯣꯏꯒꯤ ꯐꯤꯖꯤꯀꯦꯜ ꯐꯤꯠ ꯑꯣꯏꯕ ꯑꯃ ꯗꯔꯀꯥꯔ ꯂꯩ ꯑꯗꯨꯒ ꯑꯁꯤ ꯈꯛꯇꯁꯨ ꯅꯠꯇꯅ ꯑꯩꯈꯣꯏꯒꯤ ꯃꯦꯟꯇꯜꯂꯤ ꯏꯁꯇ꯭꯭ꯔꯣꯡ ꯑꯣꯏꯕ ꯑꯃ ꯗꯔꯀꯥꯔ ꯂꯩ ꯑꯩꯈꯣꯏꯒꯤ ꯇ꯭ꯔꯦꯛꯀꯤꯡ ꯑꯃ ꯆꯠꯄ ꯀꯥꯟꯗ ꯃꯔꯝꯗꯤ ꯀꯔꯤꯒꯤꯅꯣ ꯍꯥꯏꯕ ꯃꯇꯝꯗ ꯑꯁꯥꯡꯕ ꯖꯔꯅꯤ ꯑꯃ ꯆꯠꯂꯛꯀꯗꯕꯅꯤꯅ ꯄꯣꯠꯁꯤꯗ ꯆꯠꯂꯛꯄ ꯃꯇꯝꯁꯤꯗ ꯑꯩꯈꯣꯏꯒꯤ ꯑꯁꯣꯛ ꯑꯄꯟ ꯑꯀꯥꯏ ꯑꯇꯣꯏ ꯃꯌꯥꯝ ꯑꯃ ꯊꯦꯡꯅꯔꯛꯄ ꯌꯥꯏ ꯑꯁꯤꯒꯨꯝꯕ ꯃꯌꯥꯝ ꯑꯁꯤ ꯐꯦꯁ ꯇꯧꯅꯕ ꯍꯣꯠꯅꯕꯗ ꯐꯦꯁ ꯇꯧꯅꯕ ꯍꯣꯠꯅꯕ ꯑꯁꯤꯒꯨꯝꯕꯁꯤ ꯇ꯭ꯔꯦꯛꯀꯤꯡꯒꯤ ꯌꯥꯝꯅ ꯆꯦꯜꯂꯦꯟꯖꯤꯡ ꯑꯣꯏꯕ ꯑꯃꯈꯛꯅꯤ